ꯍꯜꯂꯣ ꯅꯨꯡꯉꯥꯏꯔꯤꯕ꯭ꯔꯣ ꯑꯁ ꯑꯁ ꯌꯥꯝ ꯅꯨꯡꯉꯥꯏꯔꯤꯌꯦ ꯑꯥꯏ ꯄꯥꯎ ꯐꯥꯎꯅꯕꯁꯨ ꯄꯥꯎ ꯐꯥꯎꯅꯕꯗꯤ ꯀꯨꯏꯔꯦꯅꯦ ꯍꯣꯏꯅꯦ ꯑꯁ ꯅꯨꯡꯉꯥꯏꯔꯤꯌꯦ ꯑꯗꯨꯝ ꯅꯨꯃꯤꯠ ꯈꯨꯗꯤꯡꯒꯤ ꯊꯕꯛꯁꯦ ꯊꯥꯔꯒ ꯑꯗꯨꯝ ꯂꯩꯔꯤꯕꯅꯤ ꯑꯗꯣ ꯀꯩꯅꯣ ꯅꯪꯉꯣꯟꯗ ꯉꯁꯤ ꯑꯩꯈꯣꯏ ꯄ꯭ꯂꯥꯟ ꯑꯃ ꯇꯧꯔꯤꯕꯅꯦ ꯑꯩꯈꯣꯏ ꯁꯤꯐꯥꯎ ꯁꯣꯝꯗ ꯂꯩꯔꯤꯕ ꯑꯩꯈꯣꯏꯅ ꯄ꯭ꯂꯥꯟ ꯑꯃ ꯇꯧꯔꯤꯕꯅꯤ ꯍꯟꯗꯛ ꯂꯥꯛꯀꯗꯕ ꯇꯥꯡ ꯇꯔꯥꯗ ꯑꯩꯈꯣꯏꯁꯤ ꯀꯩꯅꯣ ꯑꯥꯎꯠꯇꯤꯡ ꯆꯠꯁꯤꯅꯦ ꯃꯄꯥꯟꯗ ꯀꯣꯏꯕ ꯑꯗꯣ ꯍꯣꯏ ꯑꯗꯨ ꯀꯩꯅꯣ ꯋꯥꯇꯔ ꯑꯃ꯭ꯌꯨꯖꯃꯦꯟ ꯄꯥꯛꯇꯣ ꯑꯩꯈꯣꯏꯒꯤ ꯂꯣꯛꯇꯥꯛ ꯅꯥꯛꯇ ꯂꯩꯔꯤꯕꯗꯣ ꯑꯥ ꯑꯗꯨꯗ ꯆꯠꯁꯦ ꯍꯥꯏꯅ ꯂꯩꯔꯤꯕꯅꯦ ꯑꯩꯈꯣꯏ ꯑꯩ ꯁꯣꯝꯗꯒꯤ ꯑꯩꯈꯣꯏ ꯃꯤ ꯃꯉꯥ ꯂꯩꯔꯦ ꯑꯗꯣ ꯅꯣꯏꯅ ꯅꯪꯅ ꯑꯩꯈꯣꯏ ꯃꯔꯨꯞꯈꯣꯏ ꯑꯥꯋꯣꯏ ꯂꯩꯕ ꯅꯪ ꯅꯥꯛꯇ ꯂꯩꯔꯤꯕꯈꯣꯏꯗꯣ ꯑꯗꯨ ꯑꯣ ꯀꯧꯁꯤꯜꯂꯒ ꯑꯗꯨꯝ ꯆꯠꯃꯤꯟꯅꯔꯁꯤ ꯑꯅꯦ ꯍꯣꯏ ꯑꯗꯨꯝ ꯇꯧꯔꯁꯤ ꯑꯗꯣ ꯀꯩꯅꯣ ꯑꯗꯨꯗ ꯇꯧꯔꯒ ꯑꯩꯈꯣꯏ ꯃꯔꯨꯞ ꯃꯄꯥꯡꯁꯤꯡꯁꯤꯁꯨ ꯊꯦꯡꯅꯗꯕ ꯀꯨꯏꯔꯕꯅꯤꯅ ꯑꯗꯨꯗꯒꯤ ꯃꯤꯇꯤꯡ ꯀꯨꯝꯕ ꯃꯁꯥ ꯃꯁꯥꯒꯤ ꯊꯕꯛ ꯀꯨꯝꯕ ꯑꯗꯨꯒꯨꯝꯕꯁꯨ ꯁꯤꯌꯥꯔ ꯇꯧꯔꯒ ꯑꯥꯗꯒꯤ ꯑꯩꯈꯣꯏ ꯀꯨꯏꯅ ꯊꯦꯡꯅꯗꯕꯅꯤꯅ ꯑꯥꯗꯒꯤ ꯋꯥꯔꯤ ꯀꯔꯤ ꯀꯔꯤꯅꯣ ꯁꯥꯔꯒ ꯂꯩꯔꯁꯤꯅꯦ

ꯍꯣꯏ ꯍꯣꯏ ꯍꯣꯏ ꯑꯗꯨꯝ ꯇꯧꯔꯁꯦ ꯑꯗꯨ ꯎꯝ ꯑꯗꯨ ꯗꯦꯠ ꯀꯌꯥꯗ ꯆꯠꯁꯤ ꯇꯥꯡ ꯇꯔꯥꯗꯨꯗ ꯑꯗꯨꯝ ꯇꯧꯔꯁꯤꯀꯣ ꯑꯥ ꯍꯣꯏ ꯗꯦꯠ ꯇꯥꯡ ꯇꯥꯡ ꯇꯔꯥ ꯍꯟꯗꯛꯀꯤ ꯊꯥꯒꯤ ꯇꯥꯡ ꯇꯔꯥꯗꯨ ꯑꯗꯨꯅ ꯌꯥꯔꯦꯅꯦ ꯑꯩꯈꯣꯏꯁꯤ ꯑꯔꯦꯝꯕꯗ ꯁꯨꯇꯤ ꯐꯪꯒꯅꯤ ꯑꯗꯨ ꯅꯨꯃꯤꯠꯇ ꯍꯣꯏ ꯄꯥꯎ ꯑꯗꯨꯝ ꯍꯣꯏ ꯍꯣꯏ ꯍꯣꯏ ꯑꯗꯨꯝ ꯇꯧꯔꯁꯦ ꯑꯗꯨꯗꯒꯤ ꯀꯩꯅꯣ ꯑꯩꯈꯣꯏ ꯑꯗꯨ ꯅꯨꯃꯤꯠꯇꯣ ꯏꯁꯩ ꯑꯩꯈꯣꯏ ꯅꯣꯏ ꯁꯥꯏꯠꯇꯒꯤꯁꯨ ꯏꯁꯩ ꯑꯃ ꯄ꯭ꯔꯤꯄꯦꯌꯥꯔ ꯇꯧꯔꯣ ꯑꯩꯈꯣꯏ ꯁꯥꯏꯠꯇꯁꯨ ꯏꯁꯩꯀꯨꯝꯕ ꯗꯥꯟꯁꯀꯨꯝꯕ ꯄ꯭ꯔꯤꯄꯦꯌꯥꯔ ꯇꯧꯔꯒ ꯅꯨꯡꯉꯥꯏꯅ ꯂꯩꯊꯣꯛꯂꯁꯤꯅꯦ ꯍꯣꯏꯅꯦ ꯀꯣ ꯍꯣꯏ ꯍꯣꯏ ꯑꯗꯨꯝ ꯇꯧꯔꯁꯦ ꯑꯗꯨꯗꯤ ꯑꯩ ꯁꯣꯝꯗꯁꯨ ꯄꯥꯎ ꯄꯤꯔꯒꯦ ꯗꯦꯠ ꯇꯥꯡ ꯇꯔꯥꯗ ꯑꯩꯈꯣꯏ ꯑꯗꯨꯝ ꯆꯠꯀꯅꯤ ꯍꯥꯏꯕꯗꯣ ꯑꯩ ꯁꯣꯝꯗꯁꯨ ꯄꯥꯎ ꯄꯤꯔꯒꯦ ꯑꯥ ꯍꯣꯏ ꯍꯣꯏ ꯍꯣꯔꯦꯟ ꯋꯥꯆꯦꯞꯇꯁꯨ ꯄꯥꯎ ꯊꯥꯔꯛꯄꯤꯒꯦ ꯑꯩꯅ ꯀꯣ